ꯑꯩ ꯀꯛꯆꯤꯡ ꯇꯨꯔꯦꯜ ꯋꯥꯡꯃ ꯅꯤꯡꯊꯧ ꯄꯨꯔꯦꯟꯗꯒꯤ ꯔꯥꯕꯤꯅꯥꯅꯦ ꯑꯩꯅ ꯀꯥꯛꯆꯤꯡ ꯕꯖꯥꯔꯗ ꯂꯩꯕ ꯁꯤꯝꯂꯥ ꯍꯣꯇꯦꯜꯗ ꯑꯩꯒꯤ ꯏꯆꯦꯒꯤ ꯋꯥꯔꯣꯏꯕꯒꯤ ꯑꯆꯥ ꯑꯊꯛ ꯑꯊꯨꯝ ꯑꯍꯥꯎ ꯃꯈꯜ ꯃꯊꯦꯜ ꯈꯔꯥ ꯑꯩꯅ ꯑꯣꯔꯗꯔ ꯇꯧꯖꯈꯤ ꯇꯧꯔꯤꯕ ꯑꯣꯔꯗꯔꯁꯤꯗ ꯄꯣꯠ ꯑꯁꯤ ꯌꯥꯝꯅ ꯂꯧꯕ ꯃꯔꯝꯅ ꯑꯣꯐꯔ ꯀꯌꯥꯝ ꯄꯤꯕ ꯉꯝꯗꯧꯔꯤꯕꯅꯣ ꯑꯊꯨꯝ ꯑꯍꯥꯎꯁꯤ ꯃꯈꯜ ꯑꯏꯇꯦꯝꯁꯤ ꯑꯌꯥꯝꯕꯅ ꯇꯔꯥꯒꯤ ꯆꯥꯡꯗ ꯂꯧꯒꯅꯤ ꯄꯦꯛꯀꯦꯖ ꯇꯧꯕ ꯃꯇꯝꯗ ꯕꯣꯛꯁ ꯑꯃꯗ ꯆꯥꯝꯃ ꯄꯩꯁꯥ ꯆꯥꯝꯃꯒꯤ ꯆꯥꯡꯗ ꯑꯣꯏꯒꯅꯤ ꯑꯗꯨꯅ ꯑꯣꯐꯔꯁꯤ ꯀꯌꯥꯝ ꯄꯤꯕ ꯉꯝꯒꯅꯤ ꯑꯗꯣ ꯍꯥꯏꯅ ꯑꯩꯅ ꯁꯤꯝꯂꯥ ꯍꯣꯇꯦꯜꯒꯤ ꯃꯄꯨꯗ ꯍꯥꯏꯔꯤ